ꯑꯩꯈꯣꯏꯒꯤ ꯆꯠꯅꯕꯤꯗ ꯅꯨꯄꯤꯁꯤꯡꯅ ꯊꯥꯒꯤ ꯈꯣꯡꯀꯥꯞ ꯂꯥꯛꯄ ꯃꯇꯝꯗ ꯀꯣꯛ ꯉꯥꯎꯕ ꯄꯨꯛ ꯅꯥꯕ ꯌꯥꯝꯅ ꯇꯣꯏꯅ ꯇꯧꯕ ꯑꯁꯤ ꯑꯩꯅ ꯎꯏ ꯑꯃꯁꯨꯉ ꯊꯥꯒꯤ ꯈꯣꯡꯀꯥꯞ ꯂꯥꯛꯄ ꯃꯇꯝꯗ ꯅꯨꯄꯤꯁꯤꯡꯅ ꯅꯨꯃꯤꯠ ꯃꯉꯥꯅꯤ ꯐꯥꯗ꯭ꯔꯤꯕ ꯐꯥꯎꯕ ꯃꯥꯒꯤ ꯃꯄꯨꯔꯣꯏꯕ ꯑꯃꯁꯨꯡ ꯏꯃꯨꯡ ꯃꯅꯨꯡꯗ ꯆꯥꯛ ꯊꯣꯡꯉꯒ ꯆꯥꯈꯨꯝꯗ ꯆꯪꯅꯍꯟꯗꯦ ꯍꯦꯛ ꯏꯔꯨꯖꯔꯕ ꯃꯇꯨꯡꯗ ꯆꯪꯍꯜꯂꯤ ꯑꯩꯈꯣꯏꯒꯤ ꯁꯤꯒꯤ ꯆꯠꯅꯕꯤ ꯑꯁꯤ ꯑꯩꯈꯣꯏ ꯏꯃꯨꯡ ꯃꯅꯨꯡꯁꯤꯡꯗ ꯍꯥꯟꯅꯗꯒꯤ ꯍꯧꯔꯒ ꯑꯦꯋꯥꯔꯅꯦꯁ ꯄꯤꯔꯒ ꯑꯗꯨꯝ ꯂꯥꯛꯏ